ꯑꯩꯅ ꯉꯔꯥꯡ ꯅꯍꯥꯜ ꯑꯣꯟꯂꯥꯏꯟꯗꯒꯤ ꯐꯣꯟ ꯑꯝꯇꯪ ꯍꯣꯡꯉꯦꯅ ꯑꯣꯐꯔ ꯂꯥꯛꯄꯩꯗ ꯀꯛꯄꯅꯦ ꯑꯗꯨꯒ ꯐꯣꯟꯗꯨ ꯌꯧꯔꯛꯄꯒ ꯃꯇꯝ ꯈꯔꯗꯤ ꯌꯥꯝ ꯅꯨꯡꯉꯥꯏꯅ ꯁꯤꯖꯟꯅꯔꯝꯃꯦ ꯑꯗꯨꯅ ꯏꯀꯨꯏ ꯀꯨꯏꯗꯅ ꯃꯥꯒꯤ ꯃꯥꯗꯔ ꯕꯣꯔꯗꯇꯨ ꯑꯗꯨꯝ ꯆꯥꯛꯇꯅ ꯌꯥꯈꯤꯗ꯭ꯔꯦ ꯁꯦꯝꯃꯨꯒꯦ ꯍꯥꯏꯔꯒꯁꯨ ꯃꯃꯜꯗꯨ ꯑꯥ ꯋꯥꯡꯉꯦ ꯑꯗꯒꯤ ꯃꯥꯗꯔ ꯕꯣꯔꯗꯇꯨꯁꯨ ꯐꯪꯉꯤ ꯐꯪꯗꯦ ꯇꯧꯔꯒ ꯂꯩꯔꯕꯅꯤꯅ ꯑꯗꯨꯝꯕ ꯅꯨꯡꯉꯥꯏꯇꯕ ꯑꯃ ꯊꯣꯛꯑꯦ